ꯁꯤ ꯇꯣꯏꯁꯟꯂꯥ ꯄꯥꯏꯔꯛꯏꯁꯦ ꯑꯣ ꯑꯣ ꯑꯩ ꯍꯦꯔꯣꯖꯤꯠ ꯑꯣ ꯑꯣ ꯑꯩꯁꯤ ꯁꯣꯝꯁꯤ ꯔꯤꯌꯦꯜ ꯏꯁꯇꯦꯠ ꯑꯦꯖꯦꯟꯅꯤꯀꯣ ꯑꯣꯏꯕꯤꯀꯣ ꯑꯣ ꯑꯩꯁꯤ ꯌꯨꯝ ꯑꯃꯈꯛ ꯄꯥꯝꯕ ꯂꯩꯕ ꯑꯥ ꯑꯩꯅ ꯄꯥꯝꯃꯤꯁꯦ ꯑꯩꯈꯣꯏꯒꯤ ꯒ꯭ꯔꯥꯎꯟ ꯐ꯭ꯂꯣꯔ ꯂꯩꯔꯦꯗꯅ ꯑꯗꯨꯒꯤ ꯃꯊꯛꯁꯤꯗ ꯃꯊꯛꯁꯤꯗ ꯃꯊꯣꯜ ꯑꯃꯈꯛ ꯍꯥꯏꯇꯥꯔꯦ ꯃꯊꯣꯜ ꯑꯃꯈꯛ ꯎꯝ ꯎꯝ

ꯎꯝ ꯎꯝ ꯑꯥ ꯑꯥ

ꯎꯝ ꯎꯝ

ꯑꯥ ꯑꯥ

ꯑꯣ ꯑꯣ ꯍꯣ

ꯍꯣꯏ ꯑꯥ ꯎꯝ

ꯑꯣ ꯍꯣ ꯍꯣꯏ ꯍꯧꯖꯤꯛꯁꯦ

ꯑꯣ ꯑꯣ

ꯍꯣꯏ ꯑꯗꯨꯗꯤ ꯍꯣꯏ ꯑꯗꯨꯗꯤ ꯍꯌꯦꯡ ꯅꯣꯡꯃ ꯆꯠꯂꯒ ꯌꯦꯡꯃꯤꯟꯅꯔꯨꯁꯦ ꯌꯨꯝꯗꯣ ꯆꯠꯂꯒ ꯍꯣꯏ ꯍꯣꯏ ꯍꯣꯏ ꯍꯣꯏ ꯍꯣꯏ ꯑꯗꯨꯗꯤ ꯁꯤ ꯅꯝꯕꯔꯁꯤꯗ ꯑꯗꯨꯝ ꯇꯧꯔꯛꯑꯒꯦ ꯀꯣ ꯐꯣꯟ ꯍꯣꯏ ꯍꯣꯏ ꯍꯣꯏ ꯐꯔꯦ ꯐꯔꯦ ꯎꯝ ꯎꯝ ꯑꯣ